ꯒꯨꯠ ꯃꯣꯔꯅꯤꯡ ꯀꯔꯝꯃꯥꯏ ꯂꯩꯒꯦ ꯆꯥꯛ ꯆꯥꯔꯒ ꯂꯩꯌꯦ ꯎꯝ ꯅꯣꯏ ꯍꯟꯗꯛ ꯂꯨꯏ ꯉꯥꯏꯅꯤꯗ ꯂꯨꯏ ꯉꯥꯏꯅꯤꯒꯤꯗ ꯂꯥꯛꯀꯦꯔꯥ ꯑꯁ ꯑꯗꯨ ꯀꯔꯤ ꯖꯒꯣꯏ ꯁꯥꯕ ꯏꯁꯩ ꯁꯛꯄ ꯊꯥꯏꯅꯒꯤ ꯏꯄꯥ ꯏꯄꯨꯁꯤꯡꯒꯤ ꯀꯜꯆꯔꯦꯜ ꯗꯥꯟꯁ ꯀꯜꯆꯔꯦꯜ ꯁꯣꯡ ꯑꯗꯨꯒꯨꯝꯕꯗꯨ ꯑꯗꯨꯒ ꯐꯤꯔꯣꯜꯒꯨꯝꯕꯁꯨ ꯑꯗꯨꯝꯃꯛ ꯂꯣꯏꯅꯃꯛ ꯍꯥꯞꯄꯒ ꯂꯥꯛꯄꯗꯤ ꯂꯥꯛꯄꯅꯦ ꯃꯤ ꯃꯌꯥꯝꯗꯤ ꯍꯥꯞꯅꯤꯡꯕ ꯍꯥꯞꯄꯒ ꯂꯥꯛꯄꯅꯦ ꯎꯝ ꯀꯜꯆꯔꯦꯜ ꯗ꯭ꯔꯦꯁ ꯂꯩꯕ꯭ꯔꯥ ꯅꯪ ꯑꯗꯣ ꯂꯥꯛꯀꯦ ꯍꯥꯏꯔꯗꯤ ꯑꯗꯨꯒꯨꯝꯕ ꯑꯗꯨꯒꯨꯝꯕ ꯁꯦꯠꯂꯒ ꯂꯥꯛꯑꯣ ꯄ꯭ꯔꯣꯒ꯭ꯔꯥꯝ ꯄ꯭ꯔꯒ꯭ꯔꯥꯝꯗ ꯌꯥꯎꯗ꯭ꯔꯁꯨ ꯀꯣ ꯑꯗꯨꯝ ꯀꯜꯆꯔꯦꯜ ꯗ꯭ꯔꯦꯁ ꯁꯦꯠꯂꯒ ꯂꯥꯛꯄꯗꯣ ꯑꯗꯨꯝ ꯑꯗꯨꯅ ꯃꯤ ꯃꯌꯥꯝ ꯑꯗꯨꯃꯥꯏꯅ ꯁꯦꯠꯂꯒ ꯂꯥꯛꯄꯅꯦ ꯂꯥꯛꯑꯣ ꯌꯥꯎꯕ ꯂꯥꯛꯑꯣ

ꯐꯣꯔꯇꯤꯟ ꯐꯦꯕ꯭ꯋꯥꯔꯤꯗ ꯐꯣꯔꯇꯤꯟ ꯐꯦꯕ꯭ꯋꯥꯔꯤꯗ ꯅꯣꯏꯗꯨ ꯑꯗꯨꯗ ꯐꯣꯔꯇꯤꯟ ꯐꯦꯕ꯭ꯋꯥꯔꯤꯗ ꯐꯤꯞꯇꯤꯟ ꯐꯤꯞꯇꯤꯟ ꯑꯥ ꯐꯤꯞꯇꯤꯟ ꯑꯩꯁꯨ ꯐꯖꯅ ꯈꯪꯗ꯭ꯔꯦ ꯐꯤꯞꯇꯤꯟ ꯐꯤꯞꯇꯤꯟ

ꯄꯥꯎꯗꯨ ꯄꯤꯔꯛꯀꯦ ꯑꯗꯨ ꯅꯣꯏ ꯀꯅꯥ ꯀꯅꯥ ꯂꯥꯛꯀꯦꯔꯥ ꯃꯔꯨꯞꯁꯤꯡ ꯖꯤꯂꯤꯕꯤ ꯄꯨꯔꯛꯀꯦꯔꯥ ꯑꯥ ꯑꯥ ꯅꯣꯏ ꯄ꯭ꯔꯣꯒ꯭ꯔꯥꯝꯗ ꯌꯥꯎꯅꯤꯡꯉꯁꯨ ꯑꯩꯁꯨ ꯍꯥꯏꯕꯤꯒꯦ ꯌꯥꯎꯒꯦ ꯍꯥꯏꯔꯗꯤ ꯗꯥꯟꯁ ꯇꯧꯒꯦ ꯍꯥꯏꯔꯁꯨ ꯏꯁꯩ ꯁꯛꯀꯦ ꯍꯥꯏꯔꯁꯨ ꯍꯥꯏꯕꯤꯒꯦ ꯑꯩꯅ ꯍꯣꯏꯅꯦ ꯍꯣꯏꯅꯦ ꯍꯣꯏꯅꯦ ꯂꯥꯛꯑꯣ ꯅꯪ ꯊꯨꯔꯦ ꯁꯦꯅꯥꯄꯇꯤ ꯁꯦꯅꯥꯄꯇꯤ ꯗꯤꯁꯇ꯭ꯔꯤꯛꯇꯥ ꯇꯧꯒꯅꯤ ꯍꯥꯏꯌꯦ ꯎꯝ ꯑꯦ ꯂꯥꯛꯑꯣ ꯀꯣ ꯑꯥ ꯑꯥ ꯑꯥ ꯊꯝꯃꯦ